ꯄꯥꯝꯕꯤ ꯑꯃ ꯑꯩꯈꯣꯏꯅ ꯃꯄꯨꯡ ꯃꯔꯩ ꯐꯥꯕꯗ ꯀꯔꯤ ꯀꯔꯤ ꯆꯪꯕꯒꯦ ꯍꯥꯏꯕ ꯇꯥꯔꯒꯗꯤ ꯑꯍꯥꯟꯕꯗ ꯊꯥꯒꯗꯧꯔꯕ ꯄꯥꯝꯕꯤ ꯑꯗꯨꯒꯤ ꯃꯐꯝꯗꯣ ꯍꯣꯝꯃꯟꯕ ꯍꯥꯏꯕꯗꯤ ꯂꯩꯕꯥꯛꯇꯣ ꯈꯔ ꯇꯧꯊꯣꯛꯄꯤꯕ ꯍꯥꯟꯅ ꯑꯗꯨꯒ ꯊꯥꯒꯗꯧꯔꯤꯕ ꯄꯥꯝꯕꯤꯗꯣ ꯊꯥꯕꯤꯕ ꯃꯗꯨ ꯊꯥꯈ꯭ꯔꯕ ꯃꯇꯨꯡ ꯉꯁꯤ ꯊꯥꯔꯦ ꯈꯜꯂꯣ ꯍꯌꯦꯡ ꯊꯥꯕ ꯃꯇꯨꯡ ꯂꯣꯏꯔꯒ ꯑꯩꯈꯣꯏꯅ ꯏꯁꯤꯡ ꯈꯔ ꯆꯥꯏꯕꯤꯕ ꯑꯗꯨꯗꯒꯤ ꯃꯄꯥꯜ ꯑꯀꯣꯏꯕꯗꯣ ꯈꯣꯝꯖꯜꯂꯒ ꯊꯝꯕꯤꯕ ꯊꯥꯔꯕ ꯃꯇꯨꯡ ꯍꯞꯇꯥ ꯑꯃꯨꯛ ꯂꯩꯔꯒ ꯃꯁꯤꯒꯤ ꯑꯑꯣꯟꯕ ꯌꯦꯡꯕꯤꯕ ꯍꯥꯏꯕꯗꯤ ꯃꯁꯤ ꯀꯪꯁꯤꯜꯂꯛꯏ ꯀꯪꯁꯤꯜꯂꯛꯇꯦ ꯍꯥꯏꯕꯅꯆꯤꯡꯕ ꯑꯃꯗꯤ ꯃꯇꯝꯒꯤ ꯃꯇꯨꯡꯏꯟꯅ ꯏꯁꯤꯡ ꯅꯨꯡꯁꯤꯠꯀꯤ ꯃꯑꯣꯡ ꯌꯦꯡꯕꯤꯕ ꯅꯨꯡꯇꯤꯒꯤ ꯏꯁꯤꯡ ꯈꯔ ꯈꯔ ꯆꯥꯏꯕꯤꯕ ꯃꯗꯣ ꯍꯞꯇꯥ ꯑꯃꯃꯨꯛ ꯂꯩꯔꯒ ꯑꯃꯨꯛ ꯁꯨꯡꯗꯣꯛꯄꯤꯕ ꯂꯩꯕꯥꯛꯁꯦ ꯈꯔ ꯀꯟꯁꯤꯜꯂꯤ ꯅꯠꯇ꯭ꯔꯒ ꯀꯟꯁꯤꯟꯗꯦ ꯈꯪꯉꯕ ꯃꯇꯨꯡ ꯃꯥꯕꯨ ꯑꯩꯈꯣꯏꯅ ꯁꯣꯝꯗꯣꯛꯂꯒ ꯗꯨꯀꯥꯟꯗꯒꯤ ꯍꯥꯔꯒꯨꯝꯕ ꯂꯧꯔꯒ ꯑꯃꯨꯛ ꯆꯥꯏꯁꯤꯟꯕꯤꯕ ꯃꯗꯨꯇ ꯅꯠꯇꯅꯁꯨ ꯑꯩꯈꯣꯏꯒꯤ ꯌꯨꯝꯗ ꯂꯣꯏꯔꯤꯕ ꯌꯦꯟ ꯉꯥꯅꯨ ꯌꯦꯟꯊꯤ ꯑꯃꯗꯤ ꯁꯥ ꯁꯟꯒꯤ ꯁꯟꯊꯤꯒꯨꯝꯕꯁꯨ ꯍꯥꯞꯄꯤꯕ ꯑꯗꯨꯒ ꯃꯥꯕꯨ ꯑꯩꯈꯣꯏꯅ ꯃꯔꯝ ꯆꯥꯅ ꯁꯣꯝꯕꯤꯕ ꯃꯐꯝ ꯖꯒꯥꯗꯣ ꯉꯥꯏꯍꯥꯛ ꯂꯩꯇꯅ ꯁꯨꯝ ꯌꯦꯡꯕꯤꯕ ꯍꯥꯏꯕꯇꯥꯔꯦ